ꯑꯩꯈꯣꯏꯅ ꯑꯩꯈꯣꯏꯒꯤ ꯑꯅꯥꯕ ꯂꯥꯏꯌꯦꯡꯕ ꯃꯇꯝꯗ ꯃꯥꯏꯕ ꯃꯥꯏꯕꯤꯗ ꯆꯠꯂꯒ ꯌꯦꯡꯕꯒꯤ ꯃꯍꯨꯠꯇ ꯍꯣꯁꯄꯤꯇꯥꯜꯗ ꯆꯠꯀꯗꯕꯅꯤ ꯍꯥꯏꯕꯒꯤ ꯍꯣꯁꯄꯤꯇꯥꯜꯗ ꯌꯦꯡꯒꯗꯕꯅꯤ ꯗꯣꯛꯇꯔꯕꯨ ꯌꯦꯡꯍꯟꯒꯗꯕꯅꯤ ꯑꯁꯨꯛ ꯆꯥꯎꯈꯠꯂꯕ ꯃꯇꯝꯁꯤꯗ ꯍꯣꯁꯄꯤꯇꯥꯜꯗ ꯆꯠꯀꯗꯕꯅꯤ ꯃꯥꯏꯕꯒꯤ ꯑꯅꯥꯕ ꯅꯠꯇꯦ ꯍꯥꯏꯅ ꯑꯟꯗꯕꯤꯁ꯭ꯋꯥꯁ ꯑꯣꯏꯅ ꯊꯥꯖꯕꯒꯤ ꯃꯍꯨꯠꯇ ꯃꯥꯏꯕꯒꯤ ꯊꯥꯖꯕꯗꯨ ꯃꯥꯡꯍꯟꯕ ꯑꯁꯤꯁꯨ ꯑꯟꯗꯕꯤꯁ꯭ꯋꯥꯁꯇ ꯆꯤꯡꯏ ꯑꯗꯨ ꯃꯥꯏꯕꯒꯤ ꯂꯥꯏꯟꯗ ꯊꯥꯏꯅꯗꯒꯤ ꯆꯠꯅꯗꯨꯅ ꯑꯗꯨꯝ ꯂꯥꯛꯄ ꯃꯥꯏꯕꯅ ꯑꯗꯨꯝ ꯌꯦꯡꯉꯝꯕ ꯃꯥꯏꯕꯅ ꯇꯧꯔꯝꯕ ꯊꯕꯛ ꯃꯈꯩ ꯁꯨꯝ ꯊꯥꯖꯔꯛꯇꯕ ꯑꯗꯣ ꯃꯁꯤꯁꯨ ꯑꯟꯗꯕꯤꯁ꯭ꯋꯥꯁꯅꯤ ꯍꯥꯏꯖꯅꯤꯡꯏ ꯍꯣꯏ ꯆꯥꯎꯈꯠꯂꯤ ꯆꯥꯎꯈꯠꯄꯗꯨ ꯆꯥꯎꯈꯠꯄꯒꯤ ꯃꯇꯨꯡꯏꯟꯅ ꯍꯧꯖꯤꯛ ꯑꯩꯈꯣꯏꯒꯤ ꯁꯥꯏꯟꯀꯤ ꯃꯇꯨꯡꯏꯟꯅ ꯍꯧꯖꯤꯛ ꯑꯅꯧ ꯑꯅꯧꯕ ꯀꯩꯅꯣ ꯃꯌꯥꯝ ꯄꯨꯊꯣꯔꯛꯇꯅ ꯑꯩꯈꯣꯏꯒꯤ ꯃꯤꯑꯣꯏꯕꯒꯤ ꯂꯥꯏꯌꯦꯡ ꯄꯊꯥꯞ ꯆꯠꯊꯔꯛꯏ ꯑꯗꯨꯕꯨ ꯊꯥꯏꯅꯗꯒꯤ ꯂꯩꯔꯛꯂꯤꯕ ꯃꯥꯏꯕ ꯃꯥꯏꯕꯤꯒꯤ ꯑꯅꯥ ꯂꯥꯏꯌꯦꯡꯁꯤꯗꯤ ꯑꯩꯈꯣꯏ ꯇꯧꯔꯛꯇꯕ꯭ꯔꯥ ꯃꯁꯤ ꯍꯥꯟꯅꯗꯒꯤ ꯑꯗꯨꯝ ꯇꯧꯔ ꯂꯥꯛꯏ ꯑꯗꯣ ꯃꯥꯏꯕ ꯃꯥꯏꯕꯤꯒꯤꯁꯨ ꯃꯥꯒꯤ ꯃꯥꯒꯤ ꯃꯇꯥꯡꯒꯤ ꯃꯇꯨꯡꯏꯟꯅ ꯑꯅꯥꯕꯒꯤ ꯂꯥꯏꯑꯣꯡꯒꯤ ꯃꯇꯨꯡꯏꯟꯅ ꯗꯔꯀꯥꯔ ꯑꯣꯏ ꯑꯗꯣ ꯃꯈꯣꯏꯗ ꯊꯥꯖꯗꯕ ꯊꯝꯕ ꯑꯁꯤꯁꯨ ꯐꯠꯇꯕꯅꯤ ꯑꯟꯗꯕꯤꯁ꯭ꯋꯥꯏꯁꯅꯤ ꯍꯥꯏꯅ ꯂꯧꯏ ꯑꯗꯨ ꯃꯈꯣꯏꯗꯁꯨ ꯌꯦꯡꯒꯗꯕꯅꯤ ꯗꯔꯀꯥꯔꯒꯤ ꯃꯇꯨꯡꯏꯟꯅ ꯑꯅꯥꯕꯁꯤ ꯃꯥꯏꯕꯒꯤ ꯂꯥꯏꯟ ꯗꯣꯛꯇꯔꯒꯤ ꯂꯥꯏꯟ ꯍꯥꯏꯅ ꯈꯥꯏꯗꯣꯛꯏꯕꯁꯤꯁꯨ ꯑꯅꯥꯕꯒꯤ ꯂꯥꯏꯑꯣꯡꯗꯨꯒꯤ ꯃꯇꯨꯡꯏꯟꯅ ꯈꯪ ꯍꯩꯔꯕ ꯗꯣꯛꯇꯔꯒꯨꯝꯕꯅꯤ ꯃꯥꯏꯕꯁꯨ ꯑꯗꯨꯅ ꯑꯟꯗꯕꯤꯁ꯭ꯋꯥꯁ ꯑꯣꯏꯅ ꯊꯝꯕꯁꯤ ꯃꯥꯏꯕꯒꯤ ꯂꯥꯏꯟꯗ ꯊꯝꯍꯟꯅꯤꯡꯗꯦ ꯍꯥꯏꯅ ꯂꯧꯏ ꯑꯗꯨꯅ ꯃꯥꯏꯕꯗꯁꯨ ꯌꯦꯡꯒꯗꯕꯅꯤ ꯗꯣꯛꯇꯔꯒꯤ ꯂꯥꯏꯟ ꯑꯣꯏꯔꯦ ꯗꯣꯛꯇꯔꯗ ꯗꯣꯛꯇꯔꯗꯁꯨ ꯇꯥꯟꯅꯒꯗꯕꯅꯤ ꯌꯦꯡꯒꯗꯕꯅꯤ ꯍꯥꯏꯕꯁꯤ ꯑꯩ ꯍꯥꯏꯖꯅꯤꯡꯏ